ꯆꯍꯤꯒꯤ ꯑꯣꯏꯅ ꯄꯥꯡꯊꯣꯛꯄ ꯑꯩꯅ ꯌꯥꯝꯅ ꯅꯨꯡꯉꯥꯏꯈꯤꯕ ꯅꯤꯡꯁꯤꯡꯕ ꯃꯦꯂꯥ ꯑꯃ ꯍꯥꯏꯔꯒꯗꯤ ꯁꯉꯥꯏ ꯐꯦꯁꯇꯤꯚꯦꯜ ꯑꯁꯤꯅꯤ ꯁꯉꯥꯏ ꯐꯦꯁꯇꯤꯚꯦꯜ ꯑꯁꯤ ꯑꯩꯈꯣꯏ ꯃꯅꯤꯄꯨꯔꯗ ꯊꯥ ꯂꯣꯏꯔꯛꯄ ꯂꯣꯏꯁꯤꯜꯂꯛꯄꯗ ꯅꯨꯃꯤꯠ ꯇꯔꯥꯅꯤ ꯆꯨꯞꯅ ꯄꯥꯡꯊꯣꯛꯑꯦ ꯑꯩꯈꯣꯏꯅ ꯑꯩꯈꯣꯏ ꯑꯩꯁꯦ ꯍꯣꯁꯇꯦꯜ ꯂꯩꯔꯝꯕ ꯃꯇꯝꯗ ꯑꯩꯈꯣꯏꯒꯤ ꯍꯣꯁꯇꯦꯜꯗ ꯂꯩꯔꯝꯃꯤ ꯑꯩꯈꯣꯏ ꯍꯣꯁꯇꯦꯜꯁꯤꯗ ꯃꯤ ꯃꯔꯐꯨ ꯃꯤ ꯑꯩꯠꯇꯤ ꯃꯤ ꯃꯔꯨꯃꯨꯛ ꯂꯩ ꯃꯤ ꯃꯔꯐꯨꯃꯨꯛ ꯂꯩꯕꯁꯤ ꯅꯣꯡꯃ ꯑꯩꯈꯣꯏ ꯑꯩꯈꯣꯏꯒꯤ ꯃꯦꯗꯥꯝꯗ ꯍꯥꯏꯔꯒ ꯑꯩꯈꯣꯏ ꯄꯤꯛꯀꯤꯅꯤꯛ ꯄꯨꯕꯤꯌꯣꯅ ꯍꯥꯏꯔꯦꯕꯀꯣ ꯍꯥꯏꯕ ꯃꯇꯝꯁꯤꯗ ꯃꯦꯗꯥꯝꯅꯁꯨ ꯌꯥꯕꯤꯔꯦ ꯑꯩꯈꯣꯏꯗ ꯌꯥꯕꯤꯕꯗꯒꯤꯗꯤ ꯑꯩꯈꯣꯏ ꯂꯣꯛꯇꯥꯛꯇ ꯆꯠꯂꯦ ꯆꯠꯂꯒ ꯑꯩꯈꯣꯏ ꯄꯤꯛꯀꯤꯅꯤꯛꯁꯨ ꯄꯥꯡꯊꯣꯛꯑꯦ ꯐꯖꯅ ꯅꯨꯡꯉꯥꯏꯅ ꯄꯥꯡꯊꯣꯛꯑꯦ ꯑꯩꯈꯣꯏ ꯏꯃꯥꯟꯅꯕꯤ ꯃꯦꯗꯥꯝ ꯁꯥꯔ ꯄꯨꯟꯅ ꯑꯩꯈꯣꯏ ꯄꯨꯟꯅ ꯍꯔꯥꯎꯃꯤꯟꯅꯔꯦ ꯄꯨꯟꯅ ꯂꯥꯡꯃꯤꯟꯅꯔꯕ ꯃꯇꯨꯡꯗ ꯑꯩꯈꯣꯏ ꯑꯃꯨꯛ ꯍꯜꯂꯛꯑꯦ ꯍꯜꯂꯛꯑꯒ ꯑꯩꯈꯣꯏꯒꯤ ꯁꯉꯥꯏ ꯐꯦꯁꯇꯤꯚꯦꯜ ꯃꯣꯏꯔꯥꯡꯗ ꯇꯧꯔꯤꯕ ꯁꯉꯥꯏ ꯐꯦꯁꯇꯤꯚꯦꯜꯁꯤꯒꯤ ꯃꯐꯝꯁꯤꯗ ꯑꯩꯈꯣꯏꯅ ꯑꯃꯨꯛꯀ ꯆꯪꯉꯦꯕ ꯆꯪꯕ ꯃꯇꯝꯁꯤꯗ ꯌꯥꯝꯅ ꯅꯨꯡꯁꯤ ꯃꯈꯣꯏꯒꯤ ꯃꯐꯝꯗꯨꯗ ꯂꯩꯔꯝꯃꯤꯕ ꯃꯐꯝꯗꯨꯗ ꯇꯧꯔꯝꯃꯤꯕ ꯄꯣꯠꯁꯛꯁꯤꯡꯁꯤ ꯎꯕꯗ ꯑꯩꯈꯣꯏꯒꯤ ꯊꯃꯣꯏꯗ ꯏꯍꯨꯜ ꯑꯃ ꯐꯥꯎꯋꯦꯕ ꯁꯝꯅ ꯍꯥꯏꯔꯕꯗ ꯊꯥꯏꯅꯒꯤ ꯀꯜꯆꯔ ꯉꯥꯛꯑꯒ ꯆꯠꯄ ꯃꯨꯁꯂꯤꯝꯒꯤ ꯃꯩꯇꯩꯒꯤ ꯈ꯭ꯔꯤꯁꯇꯦꯟꯒꯤ ꯑꯩꯈꯣꯏ ꯃꯅꯤꯄꯨꯔꯗ ꯂꯩꯔꯤꯕ ꯖꯥꯇꯤ ꯈꯨꯗꯤꯡꯃꯛꯀꯤ ꯉꯥꯛꯑꯒ ꯊꯝꯃꯦꯕ ꯃꯐꯝꯁꯤꯗ ꯑꯗꯨꯅ ꯌꯥꯝꯅ ꯅꯨꯡꯁꯤꯕ ꯐꯥꯎꯋꯦ ꯐꯥꯎꯔꯕ ꯃꯇꯨꯡꯗ ꯑꯩꯈꯣꯏꯅ ꯅꯨꯡꯉꯥꯏꯕ ꯃꯐꯝꯗꯨꯗ ꯃꯣꯏꯔꯥꯡꯒꯤ ꯁꯉꯥꯏ ꯐꯦꯁꯇꯤꯚꯦꯜꯁꯤꯗ ꯑꯩꯈꯣꯏ ꯄꯨꯟꯅ ꯐꯣꯇꯣ ꯀꯥꯞꯃꯤꯟꯅꯔꯦ ꯂꯥꯡꯃꯤꯟꯅꯔꯦ ꯃꯦꯃꯣꯔꯤ ꯑꯣꯏꯕ ꯊꯕꯛ ꯃꯌꯥꯝ ꯇꯧꯔꯛꯑꯦ ꯇꯧꯔꯛꯑꯕ ꯃꯇꯨꯡꯗ ꯑꯩꯈꯣꯏ ꯄꯨꯟꯅ ꯑꯃꯨꯛ ꯊꯣꯛ ꯑꯩꯈꯣꯏꯒꯤ ꯄꯨꯡ ꯇꯔꯨꯛ ꯍꯦꯜꯂꯕ ꯃꯇꯨꯡ ꯅꯨꯃꯤꯠ ꯇꯥꯈ꯭ꯔꯕ ꯃꯇꯨꯡꯗ ꯑꯩꯈꯣꯏꯁꯤ ꯄꯨꯟꯅ ꯑꯃꯨꯛ ꯃꯦꯗꯥꯝꯍꯣꯏ ꯁꯥꯔꯍꯣꯏ ꯇꯧꯔꯒ ꯑꯩꯈꯣꯏꯁꯦ ꯑꯩꯈꯣꯏ ꯏꯃꯥꯟꯅꯕꯤ ꯃꯈꯩꯒ ꯄꯨꯟꯅ ꯇꯧꯔꯒ ꯑꯩꯈꯣꯏꯁꯦ ꯑꯃꯨꯛ ꯍꯟꯃꯤꯟꯅꯔꯛꯑꯦꯕ ꯍꯟꯃꯤꯟꯅꯔꯛꯑꯒ ꯆꯨꯝꯅ ꯑꯗꯨꯝ ꯂꯥꯛꯃꯤꯟꯅꯔꯒ ꯍꯣꯁꯇꯦꯜ ꯑꯗꯨꯝ ꯌꯧꯔꯛꯑꯒ ꯑꯗꯨꯝ ꯅꯨꯡꯉꯥꯏꯕ ꯄꯨꯟꯁꯤꯒꯤ ꯋꯥꯔꯤ ꯑꯃ ꯍꯥꯏꯕꯗꯣ ꯑꯗꯨꯝ ꯑꯣꯏꯍꯧꯔꯦ